ꯑꯩꯅ ꯗꯨꯀꯥꯟꯗꯒꯤ ꯆꯤꯞꯁꯅꯦ ꯀꯦꯛꯅꯦ ꯕꯤꯁꯀꯤꯠꯀ ꯆꯦꯟꯈꯤꯕꯅꯤ ꯄꯨꯡ ꯃꯥꯄꯜꯗ ꯑꯗꯨꯕꯨ ꯕꯤꯁꯀꯤꯠꯇꯨ ꯄꯨꯡ ꯕꯤꯁꯀꯤꯠꯇꯨ ꯑꯅꯤ ꯑꯅꯤ ꯄꯥꯝꯃꯤ ꯑꯗꯨꯒ ꯀꯦꯛꯁꯨ ꯑꯅꯤ ꯄꯥꯝꯃꯤ ꯑꯗꯨꯒ ꯆꯤꯞꯁꯁꯨ ꯑꯅꯤ ꯄꯥꯝꯃꯦ